ꯑꯩꯅ ꯈꯪꯖꯕ ꯑꯄꯤꯛꯄ ꯀꯔꯕꯥꯔ ꯍꯥꯏꯔꯒꯗꯤ ꯌꯥꯝꯅ ꯆꯥꯎꯕꯕꯨꯗꯤ ꯌꯥꯝꯅ ꯂꯩꯈ꯭ꯔꯦ ꯍꯥꯏꯕ ꯌꯥꯕ ꯌꯥꯕ ꯌꯥꯝ ꯂꯩ ꯑꯗꯣ ꯑꯄꯤꯛꯄ ꯍꯥꯏꯔꯒꯗꯤ ꯑꯩꯈꯣꯏꯅ ꯆꯨꯝꯅ ꯁꯥꯖꯔꯤꯕ ꯀꯦꯟꯗꯜ ꯁꯥꯕ ꯗꯨꯛ ꯁꯥꯕ ꯁꯨꯒꯨꯝꯕꯁꯤꯅ ꯑꯗꯨꯝ ꯑꯄꯤꯛꯄ ꯀꯔꯕꯥꯔ ꯑꯃꯅꯦ ꯍꯥꯏꯕ ꯌꯥꯏꯌꯦ ꯑꯩꯈꯣꯏꯅ ꯌꯥꯝ ꯆꯥꯎꯕ ꯅꯠꯇ꯭ꯔꯒꯁꯨ ꯀꯔꯕꯥꯔ ꯑꯁꯤ ꯀꯦꯟꯗꯜ ꯁꯥꯕ ꯗꯨꯛ ꯁꯥꯕ ꯁꯤꯅ ꯑꯗꯨꯝ ꯇꯞꯅ ꯇꯞꯅ ꯄꯤꯛꯅ ꯄꯤꯛꯅ ꯑꯗꯨꯝ ꯍꯤꯡꯕ ꯌꯥꯕꯒꯤ ꯀꯔꯕꯥꯔ ꯑꯃꯅꯦ ꯍꯥꯏꯕ ꯌꯥꯏꯌꯦ ꯑꯗꯣ ꯑꯀꯛꯅꯅ ꯑꯩꯅ ꯑꯗꯨꯝ ꯑꯃꯈꯛꯀꯤ ꯍꯥꯏꯔꯒꯗꯤ ꯑꯗꯨꯝ ꯀꯦꯟꯗꯜ ꯁꯥꯕ ꯗꯨꯛ ꯁꯥꯕꯁꯦ ꯑꯗꯨꯝ ꯍꯥꯏꯗꯣꯏꯅꯦ ꯍꯥꯏꯕꯗꯤ ꯑꯄꯤꯛꯄ ꯀꯔꯕꯥꯔ ꯍꯥꯏꯔꯒꯗꯤ ꯁꯤ ꯑꯣꯏꯕꯇꯥꯔꯦ ꯑꯗꯨꯝ ꯑꯩꯈꯣꯏꯅ ꯀꯦꯟꯗꯜ ꯗꯨꯛ ꯁꯥꯕꯁꯦ ꯗꯨꯛ ꯁꯥꯕꯁꯤꯅ ꯑꯌꯥꯝꯕ ꯃꯇꯝꯗ ꯑꯩꯈꯣꯏꯅ ꯗꯨꯛ ꯁꯥꯔꯒ ꯃꯌꯥꯝꯗ ꯐꯪꯍꯟꯕ ꯃꯌꯥꯝꯗ ꯐꯪꯍꯟꯕꯁꯤ ꯃꯌꯥꯝꯅꯁꯨ ꯌꯥꯝ ꯍꯔꯥꯎꯖꯕ ꯑꯣꯏꯕ ꯗꯨꯛꯁꯤꯒꯤ ꯃꯅꯨꯝ ꯅꯨꯡꯁꯤꯕ ꯑꯗꯨꯗꯒꯤ ꯑꯗꯨꯝ ꯍꯦꯛꯇ ꯃꯩ ꯖꯔ ꯖꯔ ꯆꯥꯛꯊꯣꯛꯈꯤꯗꯕ ꯌꯥꯝ ꯇꯝꯅ ꯏꯪꯅ ꯆꯥꯛꯆꯕ ꯃꯥꯒꯤ ꯃꯅꯝ ꯅꯨꯡꯁꯤꯅ ꯏꯪꯅ ꯏꯪꯅ ꯌꯥꯝ ꯏꯪꯅ ꯅꯨꯡꯁꯤꯅ ꯃꯌꯥꯝꯅ ꯄꯥꯝꯕ ꯃꯤꯅ ꯌꯥꯝ ꯄꯥꯝꯕ ꯍꯥꯏꯗꯣ ꯑꯣꯏꯕ ꯁꯤ ꯍꯥꯏꯕ ꯌꯥꯏꯌꯦ ꯑꯗꯨꯝ ꯑꯩꯈꯣꯏꯒꯤ ꯗꯨꯛꯁꯦ ꯃꯤꯅꯁꯨ ꯌꯥꯝ ꯄꯥꯝꯅꯕ ꯑꯣꯏꯕꯅꯦ ꯑꯗꯨꯒ ꯀꯦꯟꯗꯜꯁꯤꯁꯨ ꯑꯗꯨꯝ ꯌꯥꯏꯗ ꯀꯦꯟꯗꯜꯁꯤꯁꯨ ꯑꯩꯈꯣꯏꯅ ꯄꯤꯔꯤꯕ ꯃꯃꯜꯁꯤꯒ ꯃꯌꯥꯝꯅ ꯐꯪꯉꯤꯕ ꯃꯑꯣꯡꯁꯤꯒ ꯑꯗꯨꯝ ꯈꯦꯠꯅꯕ ꯃꯌꯥꯝꯗꯒꯤ ꯃꯌꯥꯝꯗꯒꯤ ꯑꯩꯈꯣꯏꯅ ꯈꯔ ꯇꯥꯕ ꯍꯥꯏꯒꯗ꯭ꯔꯥ ꯑꯗꯨꯃꯥꯏꯅ ꯇꯧꯔꯒ ꯑꯗꯨꯝ ꯑꯩꯈꯣꯏꯅ ꯃꯌꯥꯝꯗ ꯐꯪꯍꯟꯕ ꯉꯝꯕ ꯁꯤꯒꯤꯅꯦ ꯑꯩꯈꯣꯏꯒꯤ ꯀꯩꯅꯣꯗ ꯑꯀꯛꯅꯕ ꯀꯔꯕꯥꯔ ꯑꯄꯤꯛꯄ ꯍꯥꯏꯔꯒꯗꯤ ꯁꯤ ꯍꯥꯏꯕꯇꯥꯔꯦ ꯑꯩꯈꯣꯏꯅ ꯀꯣ ꯑꯗꯨꯒ ꯌꯥꯝꯅ ꯅꯨꯡꯉꯥꯏꯕꯅꯦ ꯑꯩꯈꯣꯏ ꯀꯦꯟꯗꯜ ꯁꯤꯖꯤꯟꯅꯕ ꯑꯗꯒꯤ ꯗꯨꯛ ꯁꯤꯖꯤꯟꯅꯕ ꯃꯤꯅ ꯑꯗꯨꯝ ꯈꯪꯒꯅꯤ ꯃꯌꯥꯝꯅ ꯌꯥꯝꯅ ꯄꯥꯝꯕ ꯑꯣꯏꯕꯅꯦ ꯁꯨꯃꯥꯏꯅ ꯇꯧꯔꯒ ꯀꯔꯕꯥꯔꯁꯦ ꯁꯤꯗ ꯆꯥꯎꯈꯠꯄ ꯍꯥꯏꯒꯗ꯭ꯔꯣ ꯑꯗꯨꯝ ꯀꯧꯔꯦ ꯑꯩꯈꯣꯏꯅ ꯁꯨꯃꯥꯏꯅ ꯀꯔꯕꯥꯔ ꯑꯄꯤꯛꯄꯅ ꯑꯩꯈꯣꯏ ꯑꯗꯨꯝ ꯍꯤꯡꯕ ꯌꯥꯔꯦ ꯁꯤꯒꯤ ꯑꯄꯤꯛꯄ ꯀꯔꯕꯥꯔꯁꯤꯅ ꯑꯇꯩ ꯑꯇꯣꯞꯄꯕꯨꯗꯤ ꯑꯆꯧꯕ ꯌꯥꯝ ꯂꯩꯌꯦ ꯀꯔꯕꯥꯔ ꯑꯗꯨ ꯑꯣꯏꯔꯒꯁꯨ ꯑꯄꯤꯛꯄ ꯌꯥꯝ ꯄꯤꯛꯅ ꯄꯩꯁꯥ ꯐꯪꯉꯒ ꯑꯗꯨꯝ ꯍꯤꯡꯕ ꯌꯥꯕ ꯍꯥꯏꯔꯒꯗꯤ ꯃꯁꯤ ꯀꯔꯕꯥꯔꯁꯤꯅ ꯑꯣꯏꯔꯦ ꯍꯥꯏꯔꯒꯦ